ꯀꯣꯁꯃꯦꯇꯤꯛ ꯗꯨꯀꯥꯟ ꯑꯃꯗꯒꯤ ꯑꯩꯅ ꯃꯦꯛꯑꯞ ꯑꯥꯏꯇꯦꯝ ꯕꯣꯛꯁ ꯑꯃ ꯂꯩꯖꯔꯨꯏ ꯑꯥꯏꯇꯦꯝ ꯑꯥꯏꯇꯦꯝꯗꯨꯒꯤ ꯕ꯭ꯔꯥꯟꯅ ꯂꯦꯛꯃꯤꯒꯤꯅꯤ ꯄ꯭ꯔꯥꯏꯁꯅ ꯐꯥꯏꯚ ꯊꯥꯎꯖꯟ ꯄꯤ ꯑꯩꯅ ꯑꯣꯐꯔꯗ ꯊ꯭ꯔꯤ ꯊꯥꯎꯖꯟ ꯐꯥꯏꯚ ꯍꯟꯗ꯭ꯔꯦꯠꯇ ꯂꯩ ꯑꯗꯨꯒ ꯃꯥꯒꯤ ꯀꯩꯅꯣꯁꯦ ꯂꯦꯛꯃꯤꯒꯤ ꯑꯥꯏꯇꯦꯝꯁꯤꯡꯁꯦ ꯂꯣꯏꯅꯃꯛ ꯁꯤꯖꯤꯟꯅꯕ ꯅꯨꯡꯉꯥꯏ ꯑꯇꯣꯞꯄ ꯑꯩꯅ ꯍꯥꯟꯅ ꯑꯇꯣꯄꯄ ꯀꯝꯄꯅꯤꯒꯤ ꯁꯤꯖꯤꯟꯅꯕ ꯃꯇꯝꯗꯗꯤ ꯗꯤ ꯃꯤꯅ ꯌꯦꯡꯕꯗ ꯏꯔꯥꯏ ꯂꯥꯏꯅ ꯃꯦꯛꯑꯞ ꯇꯧꯋꯦ ꯈꯪꯕ ꯌꯥꯝ ꯐꯨꯋꯥꯎꯅꯕ ꯃꯥꯏꯗ ꯌꯥꯝ ꯅꯨꯡꯉꯥꯏꯇꯕ ꯑꯣꯏ ꯑꯗꯨꯒ ꯂꯦꯛꯃꯤꯒꯤ ꯑꯩꯅ ꯁꯤꯖꯤꯟꯅꯔꯤꯕꯁꯤꯗꯤ ꯁꯤꯖꯤꯟꯅꯕ ꯃꯇꯝꯗ ꯍꯥꯏꯗꯤ ꯃꯥꯏꯁꯦ ꯅꯨꯡꯉꯥꯏꯕꯗꯣ ꯍꯥꯏꯗꯤ ꯐꯥꯎꯟꯗꯦꯁꯟꯃꯛꯇ ꯊꯥꯔꯁꯨ ꯅꯣꯔꯃꯦꯜ ꯏꯁꯀꯤꯟ ꯑꯣꯏꯕ ꯐꯥꯎꯟꯗꯦꯁꯟ ꯊꯥꯏ ꯈꯪꯗꯕ ꯑꯗꯨꯒ ꯃꯣꯏꯅꯁꯨ ꯂꯦꯛꯃꯤꯒꯤ ꯗꯨꯀꯥꯟꯗꯒꯤꯁꯨ ꯑꯩꯒꯤ ꯏꯁꯀꯤꯟꯁꯤꯒ ꯆꯥꯟꯅꯕ ꯁꯦꯠ ꯑꯣꯏꯅ ꯁꯦꯝꯃꯁꯨ ꯄꯤꯕꯤꯔꯛꯑꯦ ꯍꯥꯏꯗꯤ ꯑꯗꯨꯛꯀꯤ ꯃꯇꯤꯛꯁꯨ ꯅꯨꯡꯉꯥꯏꯔꯦ ꯑꯗꯨꯒ ꯃꯣꯏꯆꯨꯔꯥꯏꯖꯔꯁꯨ ꯍꯥꯏꯗꯤ ꯇ꯭ꯋꯦꯟꯇꯤ ꯐꯣꯔ ꯑꯗꯨꯝ ꯍꯥꯏꯗ꯭ꯔꯦꯠ ꯄꯤꯕ ꯑꯣꯏꯔꯦ ꯑꯗꯨ ꯇꯣꯅꯔꯁꯨ ꯇꯨꯈꯣꯡ ꯍꯥꯏꯗꯤ ꯈꯨꯖꯤꯟꯕ ꯇꯨꯈꯣꯡ ꯂꯥꯎꯊꯣꯛꯇꯕ ꯐꯖꯅ ꯍꯥꯏꯗꯤ ꯍꯥꯏꯗꯤ ꯏꯐꯦꯛ ꯑꯣꯏꯕ ꯐꯖꯅ ꯑꯣꯏ ꯑꯗꯨꯒ ꯂꯤꯞꯁꯇꯤꯛꯁꯨ ꯊꯥꯕ ꯃꯇꯝꯗ ꯌꯥꯝ ꯁꯣꯐ ꯑꯣꯏꯕ ꯆꯤꯝꯕꯥꯟꯗ ꯃꯣꯟ ꯃꯣꯟ ꯂꯥꯎꯋꯦ ꯊꯥꯕ ꯌꯥꯝ ꯊꯤꯅ ꯅꯨꯡꯉꯥꯏ ꯀꯣꯛꯄ ꯈꯣꯠꯄ ꯀꯦꯝꯇ ꯌꯥꯎꯗꯦ ꯑꯇꯣꯞꯄ ꯑꯩꯅ ꯑꯇꯣꯞꯄ ꯕ꯭ꯔꯥꯟꯒꯤ ꯂꯤꯞꯁꯇꯤꯛ ꯊꯥꯕ ꯃꯇꯝꯗꯗꯤ ꯍꯥꯏꯗꯤ ꯈꯤꯇꯪ ꯀꯨꯏꯔꯛꯑꯀꯥꯟꯗ ꯀꯣꯛꯂꯛꯄ ꯈꯣꯠꯂꯛꯄ ꯂꯩ ꯑꯗꯣ ꯁꯤꯒꯤ ꯂꯤꯞꯁꯇꯤꯛ ꯁꯤꯃꯗꯤ ꯂꯦꯛꯃꯤꯒꯤ ꯀꯣꯛꯄ ꯈꯣꯠꯄ ꯀꯦꯝꯇ ꯂꯩꯇꯦ ꯑꯗꯨꯛ ꯌꯥꯝ ꯊꯤꯅ ꯀꯨꯏꯅ ꯆꯠꯂꯦ ꯆꯤꯟꯁꯨ ꯊꯣꯠ ꯊꯣꯠ ꯂꯥꯎꯍꯜꯂꯦ ꯆꯤꯟ ꯃꯨꯁꯤꯟꯕ ꯈꯣꯠꯆꯟꯕ ꯀꯦꯝꯇ ꯂꯩꯍꯟꯗꯦ ꯑꯗꯨꯒ ꯃꯁꯀꯔꯥꯁꯨ ꯑꯇꯣꯞꯄ ꯀꯝꯄꯅꯤꯒꯤ ꯑꯩꯅ ꯁꯤꯖꯤꯟꯅꯕ ꯃꯇꯝꯗꯗꯤ ꯃꯤꯠ ꯍꯥꯏꯗꯤ ꯃꯁꯀꯔꯥꯁꯦ ꯁꯪꯉꯕ ꯃꯇꯨꯡꯗ ꯃꯤꯅꯤꯠ ꯃꯉꯥ ꯇꯔꯥ ꯂꯩꯔꯒ ꯃꯤꯠꯀꯨꯝꯕ ꯊꯨꯞꯄꯛꯄ ꯇꯧꯋꯦ ꯑꯗꯣ ꯁꯤꯒꯤ ꯂꯦꯛꯃꯤꯒꯤ ꯃꯁꯀꯔꯥꯁꯤ ꯃꯗꯤ ꯑꯗꯨꯃꯥꯏꯅ ꯁꯪꯉꯕ ꯃꯇꯨꯡ ꯑꯗꯨꯝ ꯀꯨꯏꯅ ꯂꯩꯔꯁꯨ ꯃꯤꯠꯇ ꯀꯦꯝꯇ ꯊꯨꯞꯄꯛꯇꯦ ꯌꯥꯝ ꯊꯤꯅ ꯅꯨꯡꯉꯥꯏ ꯁꯤꯖꯤꯟꯅꯕ ꯑꯗꯒꯤ ꯑꯥꯏꯂꯥꯏꯅꯔꯁꯤꯁꯨ ꯐꯖꯅ ꯑꯗꯨꯝ ꯃꯨꯔꯒ ꯂꯩ ꯁꯪꯕ ꯃꯇꯝꯗ ꯌꯥꯝ ꯅꯨꯡꯉꯥꯏ ꯍꯥꯏꯗꯤ ꯑꯇꯣꯞꯄ ꯀꯝꯄꯅꯤꯒꯤ ꯁꯤꯖꯤꯟꯅꯕ ꯃꯇꯝꯗꯗꯤ ꯃꯆꯦꯠ ꯃꯆꯦꯠ ꯀꯣꯛꯂꯛꯄꯒꯨꯝꯕ ꯌꯥꯎꯋꯦ ꯑꯗꯣ ꯁꯤꯒꯤ ꯂꯦꯛꯃꯤꯒꯤ ꯑꯥꯏꯂꯥꯏꯅꯔ ꯁꯤꯃꯗꯤ ꯀꯦꯝꯇ ꯀꯣꯛꯄ ꯈꯣꯠꯄ ꯂꯩꯇꯦ ꯑꯗꯨꯝ ꯀꯨꯏꯅ ꯆꯠꯂꯦ ꯐꯖꯅ